ꯍꯜꯂꯣ ꯒꯨꯗ ꯏꯚꯅꯤꯡ ꯃꯦꯝ ꯑꯩꯁꯦ ꯁꯉꯥꯏ ꯐꯦꯁꯇꯤꯕꯦꯜ ꯌꯥꯎꯕ ꯂꯥꯛꯆꯕꯅꯦ ꯑꯗꯣ ꯁꯉꯥꯏ ꯐꯦꯁꯇꯤꯕꯦꯜꯁꯤꯒꯤ ꯃꯔꯝꯗ ꯒꯥꯏꯗ ꯈꯔ ꯇꯧꯕꯤꯅꯕ ꯑꯩ ꯃꯦꯝꯗ ꯐꯣꯟ ꯇꯧꯖꯔꯛꯄꯅꯦ

ꯑꯩꯈꯣꯏꯅ ꯂꯥꯛꯑꯒ ꯂꯩꯚꯝ ꯆꯥꯚꯝꯒꯤꯗꯤ ꯑꯗꯨꯒ ꯑꯩꯅ ꯍꯪꯅꯤꯡꯕ ꯑꯃꯅ ꯍꯧꯖꯤꯛꯇꯤ ꯁꯉꯥꯏ ꯐꯦꯁꯇꯤꯕꯦꯜꯁꯦ ꯃꯐꯝ ꯃꯐꯝꯗ ꯇꯣꯉꯥꯟ ꯇꯣꯉꯥꯟꯅ ꯀꯤꯂꯣꯃꯤꯇꯔ ꯀꯤꯂꯣꯃꯤꯇꯔ ꯈꯥꯏꯗꯣꯛꯑꯒ ꯇꯧꯋꯦ ꯍꯥꯏꯅꯁꯨ ꯇꯥꯖꯩꯑꯕꯀꯣ ꯑꯗꯣ ꯑꯗꯨꯗ ꯆꯠꯄ ꯈꯣꯠꯄꯒꯤꯗꯤ ꯈꯨꯗꯣꯡꯆꯥꯕꯁꯦ ꯀꯃꯥꯏꯅ ꯀꯦꯕ ꯁꯔꯕꯤꯁ ꯀꯩꯀꯥ ꯂꯩꯒꯗ꯭ꯔꯥ ꯍꯣꯏ ꯊꯦꯡꯀꯤꯌꯨ ꯃꯦꯝ ꯌꯥꯝ ꯅꯨꯡꯉꯥꯏꯖꯔꯦ ꯊꯝꯖꯔꯒꯦ